ꯉꯁꯤ ꯊꯧꯕꯥꯜ ꯖꯤꯜꯂꯥꯗ ꯅꯍꯥꯔꯣꯜꯁꯤꯡꯅ ꯂꯨꯆꯤꯡꯕ ꯑꯃꯁꯨꯡ ꯍꯧꯔꯛꯂꯤꯕ ꯅꯍꯥꯔꯣꯜꯁꯤꯡꯅ ꯃꯥꯏꯌꯣꯛꯅꯔꯤꯕꯁꯤ ꯃꯔꯨ ꯑꯣꯏꯕ ꯈꯨꯗꯣꯡ ꯆꯥꯗꯕꯁꯤ ꯂꯩꯕꯤꯔꯤꯕ ꯁꯔꯀꯥꯔ ꯁꯤꯅ ꯏꯁꯇꯨꯗꯦꯟꯁꯤꯡ ꯁꯔꯀꯥꯔꯁꯤꯅ ꯁꯥꯇ꯭ꯔꯁꯤꯡ ꯁꯤꯒꯤ ꯃꯔꯨ ꯑꯣꯏꯅ ꯈꯟꯕꯤꯗꯕ ꯁꯝꯅ ꯍꯥꯏꯔꯕꯗ ꯀꯣꯂꯦꯖꯀꯤ ꯊꯕꯛ ꯑꯃꯇ ꯇꯧꯔꯕꯁꯨ ꯉꯁꯤ ꯐꯥꯎꯕ ꯅꯣꯇꯤꯐꯤꯀꯦꯁꯟ ꯊꯣꯛꯄꯤꯗꯕ ꯑꯦꯅꯤ ꯋꯥꯛ ꯑꯃ ꯇꯧꯒꯦ ꯍꯥꯏꯕ ꯃꯇꯝꯗ ꯃꯈꯣꯏꯅ ꯊꯤꯡꯖꯤꯟꯕꯤꯕ ꯄꯨꯂꯤꯁ ꯑꯦꯅꯤ ꯐꯣꯔꯁꯁꯤꯡꯅ ꯊꯤꯡꯖꯤꯟꯕꯤꯕ ꯅꯍꯥꯔꯣꯜꯁꯤꯡꯅ ꯀꯔꯤꯒꯨꯝꯕ ꯊꯕꯛ ꯑꯃ ꯄꯥꯏꯈꯠꯀꯦ ꯍꯥꯏꯗꯨꯅ ꯍꯣꯠꯅꯕ ꯃꯇꯝꯗ ꯃꯈꯣꯏꯅ ꯃꯆꯤꯟ ꯃꯦꯟꯁꯤꯟꯕꯤꯕ ꯅꯍꯥꯔꯣꯜꯁꯤꯡꯒꯤ ꯍꯧꯒꯠꯂꯛꯂꯤꯕ ꯃꯍꯥꯔꯣꯜꯁꯤꯡꯕꯨ ꯃꯈꯣꯏꯅ ꯁꯨꯞꯅꯝ ꯁꯥꯁꯟꯗ ꯊꯝꯖꯤꯟꯕꯤꯕ